ꯑꯩꯅ ꯄꯥꯝꯖꯕꯅꯤꯅ ꯂꯩ ꯀꯔꯤ ꯀꯔꯤ ꯊꯥꯕꯁꯤ ꯄꯥꯝꯕꯤ ꯆꯥꯔꯥ ꯀꯔꯤ ꯀꯔꯥꯗꯨꯗꯤ ꯃꯔꯤ ꯃꯇꯥꯗꯒꯤꯗꯒꯤ ꯈꯪꯗꯦ ꯑꯗꯗꯒꯤ ꯏꯃꯥꯟꯅꯕꯤ ꯁꯤꯗꯒꯤ ꯈꯪꯗꯦ ꯃꯣꯏ ꯃꯣꯏꯒꯤ ꯑꯗꯨꯝ ꯍꯧꯔꯝꯕꯗꯨ ꯂꯩꯕ ꯈꯣꯠꯄꯁꯨ ꯑꯗꯨꯝ ꯌꯥꯎꯏ ꯆꯠꯊꯣꯛꯄꯗ ꯀꯔꯤꯒꯨꯝꯕ ꯌꯣꯂꯝ ꯈꯣꯠꯂꯝꯕꯗ ꯑꯗꯨꯝ ꯂꯩꯔꯛꯄꯁꯨ ꯌꯥꯎꯏ ꯑꯗꯨꯒ ꯃꯔꯤ ꯃꯇꯥ ꯁꯤꯗꯒꯤ ꯑꯌꯥꯝꯕꯅꯗꯤ ꯑꯣꯏ ꯃꯣꯏꯗꯒꯤ ꯑꯩꯅ ꯄꯥꯝꯕ ꯀꯔꯤꯁꯤꯡꯗꯨ ꯃꯣꯏꯗꯒꯤ ꯂꯧꯖꯔꯒ ꯐꯖꯅ ꯌꯨꯝꯗ ꯄꯨꯔꯛꯑꯒ ꯊꯥꯖꯤꯟꯖꯩ

ꯒꯥꯔꯗꯦꯟ ꯑꯃ ꯂꯩꯕ ꯍꯥꯏꯕꯁꯤ ꯋꯥꯈꯜꯇꯁꯨ ꯅꯨꯡꯉꯥꯏꯖꯩ ꯑꯗꯨꯅ ꯑꯗꯨꯝ ꯃꯐꯝ ꯆꯥꯕ ꯆꯥꯕ ꯃꯐꯝꯗ ꯒꯝꯂꯥꯗꯅꯤ ꯈꯪꯗꯦ ꯑꯗꯒꯤ ꯃꯅꯨꯡꯗ ꯏꯁꯤꯡꯗ ꯊꯝꯕ ꯌꯥꯕ ꯑꯣꯏꯔꯦ ꯑꯗꯨꯝ ꯁꯦꯝꯖꯔꯒ ꯑꯗꯨꯝ ꯐꯖꯅꯕ ꯃꯑꯣꯡꯗꯨ ꯇꯧꯖꯩ ꯂꯩ ꯅꯨꯡ ꯊꯥꯕ ꯍꯥꯏꯕꯁꯤ ꯋꯥꯈꯜꯁꯨ ꯅꯨꯡꯉꯥꯏꯖꯕꯅꯤ ꯑꯗꯨꯒ ꯑꯩꯗꯤ ꯍꯥꯟꯅꯗꯒꯤꯁꯨ ꯌꯥꯝꯅ ꯄꯥꯝꯖꯕꯅꯤꯅ ꯃꯤꯒꯤ ꯃꯌꯨꯝ ꯑꯃꯗ ꯆꯠꯂꯁꯨ ꯂꯩ ꯍꯥꯟꯅ ꯌꯦꯡꯏ ꯑꯗꯨꯒ ꯑꯄꯥꯝꯕ ꯌꯥꯎꯔꯒꯗꯤ ꯅꯤꯔꯒ ꯍꯦꯛꯇ ꯄꯨꯔꯛꯑꯒ ꯌꯨꯝꯗ ꯊꯥꯖꯩ